ꯍꯩꯀꯣꯜ ꯂꯩꯀꯣꯜꯒꯤ ꯂꯩꯍꯥꯎ ꯐꯍꯟꯅꯕ ꯀꯔꯤ ꯀꯔꯤ ꯇꯧꯒꯅꯤ ꯍꯥꯏꯕ ꯇꯥꯔꯒꯗꯤ ꯑꯩꯈꯣꯏꯅ ꯍꯥꯟꯅꯒꯤ ꯂꯩꯕꯥꯛꯇ ꯑꯗꯨꯝꯃꯛ ꯅꯧꯅ ꯂꯩꯊꯖꯤꯟꯕꯤꯗꯕ ꯍꯩ ꯂꯩ ꯊꯥꯖꯤꯟꯕꯤꯗꯕ ꯍꯥꯏꯔꯕꯗꯤ ꯃꯐꯝꯗꯨꯗ ꯑꯅꯧꯕ ꯂꯩꯕꯥꯛ ꯍꯥꯞꯆꯤꯟꯕꯤꯕ ꯑꯃꯗꯤ ꯈꯨꯠꯁꯦꯝꯒꯤ ꯍꯥꯔ ꯍꯥꯏꯕꯗꯤ ꯅꯥꯄꯤ ꯁꯤꯡꯅꯥ ꯄꯠꯊꯍꯟꯕ ꯑꯗꯨꯝꯕ ꯀꯩꯀꯥꯔꯥ ꯈꯔ ꯆꯥꯏꯁꯤꯟꯕꯤꯕ ꯑꯃꯗꯤ ꯏꯁꯤꯡꯒꯤ ꯑꯋꯥꯠꯄ ꯂꯩꯍꯟꯕꯤꯗꯕ ꯃꯐꯝꯗꯨ ꯇꯣꯏꯅ ꯌꯦꯡꯂꯒ ꯍꯩ ꯂꯩꯗ ꯑꯍꯣꯡꯕ ꯂꯥꯛꯏ ꯂꯥꯛꯇꯦ ꯍꯥꯏꯕꯗꯨ ꯌꯦꯡꯕꯤꯔꯒ ꯑꯩꯈꯣꯏꯅ ꯑꯅꯧꯕ ꯂꯩꯕꯥꯛ ꯍꯥꯞꯆꯤꯟꯕꯇ ꯅꯠꯇꯅ ꯏꯁꯤꯡ ꯃꯔꯥꯡ ꯀꯥꯏꯅ ꯆꯥꯏꯁꯤꯟꯕꯤꯕ ꯑꯃꯗꯤ ꯁꯟꯊꯤ ꯁꯩꯌꯨꯡ ꯍꯥꯞꯆꯤꯟꯕꯤꯕ ꯂꯩ ꯆꯥꯔꯥ ꯊꯥꯕꯗ ꯑꯣꯏꯔꯣ ꯍꯩ ꯊꯥꯕꯗ ꯑꯣꯏꯔꯣ ꯄꯨꯂꯞ ꯊꯥꯖꯤꯟꯕꯤꯗꯕ ꯌꯥꯝꯅ ꯀꯨꯡꯅ ꯊꯥꯖꯤꯟꯕꯤꯗꯕ ꯈꯔ ꯂꯥꯞꯊꯣꯛꯅ ꯊꯥꯕꯤꯕ ꯅꯣꯡ ꯏꯁꯤꯡꯒꯤ ꯐꯤꯕꯝ ꯌꯦꯡꯂꯒ ꯈꯔ ꯖꯥꯒꯗꯨ ꯁꯦꯡꯗꯣꯛꯄꯤꯕ ꯑꯀꯣꯏꯕꯗꯨ ꯈꯔ ꯂꯨ ꯅꯥꯟꯅ ꯊꯝꯕꯤꯕ ꯑꯃꯗꯤ ꯈꯨꯠꯁꯦꯝꯒꯤ ꯐꯔꯇꯤꯂꯥꯏꯖꯔ ꯈꯔ ꯁꯦꯝꯃꯒ ꯍꯥꯞꯆꯤꯟꯕꯤꯕ ꯇꯣꯏꯅ ꯃꯥꯕꯨ ꯌꯦꯡꯁꯤꯟꯕꯤꯕ ꯑꯃꯗꯤ ꯂꯩꯒꯤ ꯆꯥꯔꯥ ꯀꯨꯡꯅ ꯊꯥꯖꯤꯟꯕꯤꯗꯕ ꯈꯔ ꯂꯟꯅ ꯊꯥꯕ